ꯗ꯭ꯔꯥꯏꯚꯔ ꯑꯩꯗꯣ ꯌꯥꯝ ꯊꯨꯔꯦ ꯂꯝꯕꯤꯁꯤ ꯌꯥꯝ ꯆꯤꯜꯂꯝꯅꯤꯅ ꯆꯠꯄ ꯌꯥꯔꯔꯣꯏꯗ꯭ꯔꯥ ꯑꯗꯨꯅ ꯑꯩꯗꯣ ꯁꯣꯝꯗ ꯏꯃꯥꯔꯖꯦꯟꯁꯤ ꯑꯃ ꯑꯣꯏꯔꯦ ꯑꯗꯨꯒꯤ ꯈꯔ ꯊꯨꯅ ꯑꯝꯇ ꯑꯁꯝꯕ ꯂꯝꯕꯤ ꯑꯃꯗ ꯍꯦꯛꯇ ꯊꯤꯟꯕ ꯌꯥꯒꯗ꯭ꯔꯥ ꯌꯥꯔꯒꯗꯤ ꯑꯝꯇ ꯑꯩꯗꯣ ꯊꯤꯟꯕꯤꯌꯣ ꯑꯩꯗꯣ ꯏꯃꯥꯔꯖꯦꯟꯁꯤ ꯌꯥꯝ ꯑꯣꯏꯔꯦ ꯁꯣꯝꯗꯒꯤ ꯐꯣꯟ ꯀꯟꯅ ꯇꯧꯁꯤꯜꯂꯛꯑꯦꯕ